ꯑꯩꯈꯣꯏꯒꯤ ꯃꯅꯤꯄꯨꯔꯗ ꯆꯥꯛ ꯊꯣꯡꯕꯒꯤ ꯑꯣꯏꯅꯗꯤ ꯆꯐꯨ ꯆꯥꯛꯀꯤꯗꯣ ꯑꯦꯟꯁꯥꯡ ꯊꯣꯡꯕꯒꯤ ꯑꯋꯥꯠ ꯑꯗ ꯈꯥꯡ ꯑꯗꯨꯝ ꯇꯥꯎꯕ ꯀꯩꯀꯩ ꯇꯥꯎꯕ ꯈꯣꯠꯄ ꯇꯧꯅꯤꯡꯕꯗ ꯈꯥꯡ ꯁꯤꯖꯤꯟꯅꯩ ꯑꯗꯨꯒ ꯀꯛꯄꯒꯤ ꯑꯣꯏꯅꯗꯤ ꯊꯥꯡ ꯁꯣꯔꯤꯁꯦ ꯑꯣꯏꯅ ꯉꯥꯛ ꯁꯤꯖꯤꯟꯅꯩ ꯑꯇꯣꯞꯄ ꯂꯝꯗꯗꯤ ꯍꯥꯏꯗꯤ ꯃꯣꯏꯒꯤ ꯑꯦꯟꯁꯥꯡ ꯑꯦꯟꯁꯥꯡꯗꯨꯒꯤ ꯃꯇꯨꯡꯏꯟꯅ ꯈꯣꯛꯄ ꯈꯣꯠꯄ ꯃꯥꯏ ꯑꯇꯣꯞ ꯑꯇꯣꯞꯄ ꯇꯣꯉꯥꯟꯕ ꯃꯌꯥꯝ ꯑꯃꯗꯤ ꯂꯩ ꯑꯗꯨꯕꯨ ꯑꯩꯈꯣꯏ ꯃꯅꯤꯄꯨꯔꯗ ꯑꯣꯏꯅ ꯑꯅꯝꯕꯅꯗꯤ ꯑꯗꯨꯝ ꯊꯥꯡ ꯑꯃ ꯇꯧꯔꯒ ꯑꯗꯨꯝ ꯂꯣꯏꯅ ꯁꯤꯖꯤꯟꯅꯕ ꯁꯤꯖꯤꯅꯩ